ꯑꯩꯅ ꯅꯝꯈ꯭ꯔꯕ ꯐꯣꯇꯣꯁꯤꯡꯁꯦ ꯇꯁꯦꯡꯅ ꯍꯥꯏꯔ ꯀꯥꯟꯗ ꯑꯩ ꯄꯦꯠꯁ ꯑꯦꯟ ꯅꯦꯆꯔꯗ ꯉꯥꯎꯕ ꯃꯤꯅꯤ ꯑꯗꯨꯗꯨꯅ ꯍꯥꯏꯗꯤ ꯇꯁꯦꯡꯅ ꯑꯩꯒꯤ ꯐꯣꯇꯣꯁꯦ ꯕꯦꯖ ꯇꯧꯔꯛꯄ ꯀꯥꯟꯗ ꯑꯅꯝꯕꯅ ꯑꯦꯅꯤꯃꯦꯜꯁ ꯑꯦꯟ ꯅꯦꯆꯔꯗ ꯇꯥꯏ ꯑꯅꯝꯕꯅ ꯇꯁꯦꯡꯅ ꯎꯕ ꯀꯥꯟꯗ ꯍꯥꯏꯗꯤ ꯅꯦꯆꯔ ꯑꯃ ꯎꯕ ꯀꯥꯟꯗ ꯍꯥꯏꯗꯤ ꯁꯟ ꯁꯦꯠꯄꯨ ꯑꯣꯏꯔꯣ ꯁꯟ ꯔꯥꯏꯖꯄꯨ ꯑꯣꯏꯔꯣ ꯑꯩ ꯎꯕ ꯇꯥꯔꯒꯗꯤ ꯑꯗꯨꯝ ꯐꯣꯇꯣ ꯅꯝꯖꯩ ꯑꯗꯨꯗꯨꯒ ꯑꯦꯅꯤꯃꯦꯜ ꯈꯨꯗꯝ ꯑꯣꯏꯅ ꯍꯥꯏꯔ ꯀꯥꯟꯗ ꯄꯦꯠꯁ ꯌꯨꯝꯗ ꯂꯣꯏꯕ ꯌꯨꯝꯗ ꯂꯣꯏꯕ ꯁꯥ ꯈꯨꯗꯝ ꯑꯣꯏꯅ ꯍꯨꯏꯕꯨ ꯑꯣꯏꯔꯣ ꯅꯠꯇ꯭ꯔꯒ ꯍꯧꯗꯣꯡꯕꯨ ꯑꯣꯏꯔꯣ ꯑꯩ ꯑꯗꯨꯝ ꯅꯝꯖꯩ ꯐꯣꯇꯣꯁꯦ ꯀꯩꯒꯤꯅꯣꯗꯤ ꯃꯣꯏꯗ ꯂꯣꯏꯅꯕ ꯀꯥꯟꯅ ꯌꯥꯝꯅ ꯅꯨꯡꯉꯥꯏꯕ ꯍꯥꯏꯗꯤ ꯅꯦꯆꯔ ꯑꯃ ꯎꯕ ꯀꯥꯟꯗ ꯏꯁꯥꯗ ꯄꯤꯁ ꯑꯣꯏꯕ ꯑꯗꯨꯗꯨꯒ ꯍꯥꯏꯗꯤ ꯁꯥ ꯑꯃ ꯍꯥꯏꯗꯤ ꯈꯨꯗꯝ ꯑꯣꯏꯅ ꯌꯨꯝꯗ ꯂꯣꯛꯄ ꯁꯥ ꯌꯨꯝꯗ ꯌꯣꯛꯄ ꯁꯥ ꯑꯃ ꯎꯕ ꯀꯥꯟꯗ ꯍꯥꯏꯗꯤ ꯏꯁꯥꯗ ꯐꯟ ꯑꯣꯏꯍꯟꯕ ꯃꯣꯏ ꯂꯛꯅꯔꯒ ꯁꯥꯟꯅꯕ ꯀꯥꯟꯗ ꯐꯟ ꯑꯣꯏꯕꯗꯣ ꯑꯗꯨꯗꯨꯅ ꯑꯩ ꯃꯣꯏꯗ ꯍꯦꯟꯅ ꯀꯩꯅꯣ ꯑꯣꯏꯖꯩ ꯑꯩ ꯏꯁꯥꯗ ꯏꯟꯇꯔꯦꯁ ꯑꯣꯏ ꯑꯗꯨꯗꯨꯒ ꯈꯨꯗꯝ ꯑꯣꯏꯅ ꯑꯇꯣꯞꯄ ꯁꯨꯝ ꯑꯇꯣꯞꯄ ꯑꯃ ꯎꯕ ꯀꯥꯟꯗ ꯅꯝꯅꯤꯡꯕ ꯈꯣꯠꯅꯤꯡꯕ ꯄꯣꯛꯇꯕꯗꯤ ꯅꯠꯇꯦ ꯕꯠ ꯑꯗꯨ ꯑꯣꯏꯇꯥꯔꯒꯁꯨ ꯅꯝꯃꯤ ꯃꯣꯏꯁꯨ ꯑꯗꯨꯕꯨ ꯑꯩꯒꯤ ꯑꯣꯏꯅ ꯏꯟꯇꯔꯦꯁ ꯑꯣꯏꯕ ꯑꯦꯔꯤꯌꯥ ꯑꯃ ꯍꯥꯏꯌꯨ ꯈ꯭ꯋꯥꯏꯗꯒꯤ ꯃꯔꯨ ꯑꯣꯏꯕ ꯖꯒꯥ ꯑꯃ ꯍꯥꯏꯌꯨ ꯍꯥꯏꯇꯥꯔꯒꯗꯤ ꯑꯩꯅ ꯅꯦꯆꯔ ꯑꯦꯟ ꯄꯦꯠꯁ ꯍꯥꯏꯖꯒꯦ